ꯃꯅꯤꯄꯨꯔꯤꯒꯤ ꯂꯣꯟ ꯑꯁꯤ ꯏꯪꯂꯤꯁꯀꯤ ꯒ꯭ꯔꯥꯃꯥꯔꯗꯒꯤ ꯑꯗꯒꯤ ꯄ꯭ꯔꯅꯥꯎꯟꯁꯦꯁꯟꯗꯒꯤ ꯌꯥꯝ ꯈꯦꯠꯅꯕ ꯌꯥꯝ ꯂꯩꯌꯦ ꯃꯥꯒꯤ ꯃꯌꯦꯛꯁꯤꯁꯨ ꯇꯣꯡꯉꯥꯜꯂꯤ ꯑꯗꯨꯒ ꯉꯥꯡꯕꯗꯒꯤꯁꯨ ꯌꯥꯝ ꯇꯣꯡꯉꯥꯟꯕ ꯌꯥꯝ ꯂꯩꯌꯦ ꯑꯗꯨꯅ ꯃꯅꯤꯄꯨꯔꯤꯒꯤ ꯄ꯭ꯔꯅꯥꯎꯟꯁꯦꯁꯟ ꯑꯁꯤ ꯄꯣꯠꯀꯤ ꯑꯣꯏꯕ꯭ꯔꯥ ꯅꯠꯇ꯭ꯔꯒ ꯒꯥꯔꯤꯒꯤ ꯑꯣꯏꯕ꯭ꯔꯥ ꯀꯔꯥꯏ ꯀꯔꯤꯒꯤ ꯑꯣꯏꯕ꯭ꯔꯥ ꯌꯥꯝ ꯇꯣꯡꯉꯥꯜꯂꯦ ꯏꯪꯂꯤꯁ ꯍꯥꯏꯕꯁꯤꯗꯤ ꯌꯨꯅꯤꯕꯔꯁꯦꯜꯒꯤ ꯂꯦꯡꯒ꯭ꯋꯦꯖ ꯑꯃꯅꯤꯅꯦ ꯃꯤ ꯃꯌꯥꯝꯅ ꯈꯪꯕ ꯂꯣꯟ ꯑꯃꯒꯨꯝꯅ ꯑꯗꯨꯝ ꯈꯪꯉꯦ ꯑꯗꯨꯕꯨ ꯃꯅꯤꯄꯨꯔꯤꯒꯤ ꯂꯣꯟꯁꯤꯗꯤ ꯈꯪ ꯈꯪꯗꯕ ꯃꯤ ꯑꯣꯏꯔꯗꯤ ꯄꯥꯊꯣꯛꯄꯁꯨ ꯉꯝꯃꯣꯏ ꯑꯗꯨꯅ ꯌꯥꯝ ꯈꯦꯠꯅꯕ ꯂꯩꯌꯦ ꯍꯥꯏꯌꯦꯅꯤ